ꯑꯥ ꯃꯥꯅꯤ ꯃꯥꯅꯤ

ꯑꯩꯅꯗꯤ ꯍꯥꯡꯗꯣꯛꯑꯗꯤ ꯌꯦꯡꯕꯗꯤ ꯂꯩꯇꯦ ꯑꯩꯁꯨ ꯆꯦꯛꯁꯤꯟꯅ ꯄꯨꯔꯛꯄꯅꯦꯕ ꯑꯅ ꯐꯖꯅ ꯆꯦꯛꯁꯤꯟꯅ ꯑꯩꯁꯨ ꯀꯥꯏꯗꯅꯤꯡꯉꯥꯏꯒꯤ ꯐꯖꯅ ꯄꯨꯔꯛꯄꯅꯦ ꯑꯗꯣ ꯑꯩꯅ ꯉꯁꯥꯏ ꯄꯣꯠ ꯑꯃ ꯂꯧꯊꯣꯛꯄꯗ ꯈꯔ ꯇꯥꯈ꯭ꯔꯅꯦꯕ ꯑꯥ ꯍꯣꯏ ꯍꯣꯏ ꯑꯗꯨ ꯅꯨꯡꯉꯥꯏꯇꯦ ꯍꯣꯏ ꯅꯦꯅꯦꯅ ꯅꯨꯡꯉꯥꯏꯖꯗꯗꯤ ꯑꯩ ꯑꯗꯨꯝ ꯊꯤꯟꯖꯒꯦ ꯑꯗꯣ ꯄꯨꯡ ꯅꯤꯄꯥꯟ ꯑꯗꯨꯋꯥꯏꯗ ꯃꯣꯔꯅꯤꯡꯗ ꯍꯣꯏ ꯍꯣꯏ ꯍꯣꯏ ꯅꯦꯅꯦ ꯍꯣꯏ ꯍꯣꯏ ꯅꯦꯅꯦ ꯎꯝ ꯌꯥꯝ ꯅꯨꯡꯉꯥꯏꯖꯔꯦ